ꯃꯅꯤꯄꯨꯔ ꯂꯣꯟ ꯑꯁꯤ ꯅꯤꯄꯥꯜ ꯁꯨꯕ ꯁꯦꯗꯨꯟꯗ ꯆꯜꯂꯕ ꯂꯣꯟꯅꯤ ꯑꯗꯨꯅ ꯑꯩꯈꯣꯏꯅ ꯉꯥꯡꯅ ꯁꯛꯅꯔꯤꯕ ꯄ꯭ꯔꯃꯥꯟ ꯄꯥꯟꯊꯩ ꯁꯤꯡꯅꯆꯤꯡꯕ ꯁꯤꯡ ꯑꯗꯨꯝ ꯇꯧꯕ ꯑꯗꯨꯝ ꯉꯥꯡꯅꯩ ꯑꯩꯈꯣꯏꯒꯤ ꯂꯣꯟ ꯑꯁꯤ ꯑꯗꯨꯝ ꯆꯥꯎꯈꯠꯅꯕ ꯑꯗꯨꯝ ꯍꯣꯠꯅꯔꯦ ꯑꯗꯨꯅ ꯄ꯭ꯔꯃꯥꯟ ꯄꯥꯟꯊꯩ ꯇꯧꯕ ꯑꯗꯨꯗꯒꯤ ꯂꯣꯟꯗꯥ ꯄꯨꯟꯗꯥ ꯄꯨꯝꯅꯃꯛꯇ ꯑꯩꯈꯣꯏ ꯊꯧꯒꯂꯣꯟ ꯕꯦꯕꯥꯔ ꯄꯨꯅꯃꯛ ꯃꯩꯇꯩꯂꯣꯟꯗ ꯑꯩꯈꯣꯏꯒꯤ ꯂꯣꯟꯗ ꯑꯗꯨꯝ ꯉꯥꯡꯅꯩ ꯀꯔꯤ ꯃꯔꯝꯗꯤ ꯑꯩꯈꯣꯏꯒꯤ ꯂꯣꯟꯁꯤ ꯅꯤꯄꯥꯜ ꯁꯨꯕ ꯁꯦꯗꯨꯜꯗ ꯆꯜꯂꯕꯅꯤ